ꯑꯥ ꯍꯜꯂꯣ ꯕꯥꯏ ꯑꯥ ꯅꯪ ꯁ꯭ꯀꯨꯜ ꯑꯦ ꯁ꯭ꯀꯨꯜ ꯕꯤ ꯑꯦ ꯁꯤꯒꯤ ꯑꯦꯗꯃꯤꯁꯟꯗꯨ ꯀꯔꯝ ꯀꯔꯝ ꯇꯧꯒꯦꯅ ꯂꯩꯕ꯭ꯔꯣ ꯑꯣ ꯍꯣꯏꯅꯦ ꯑꯗꯨꯗꯣ ꯑꯩꯁꯨ ꯇ꯭ꯔꯥꯏ ꯇꯧꯒꯦ ꯑꯦꯝ ꯎꯗꯁꯨ ꯇ꯭ꯔꯥꯏ ꯇꯧꯒꯦꯅ ꯂꯩꯕ ꯑꯗꯨ ꯃꯣꯏꯒꯤ ꯃꯦꯗꯃꯤꯁꯟꯒꯤ ꯄ꯭ꯔꯣꯁꯦꯁ ꯀꯨꯝꯕꯁꯦ ꯅꯪ ꯀꯔꯤꯁꯨ ꯈꯪꯕ꯭ꯔꯥꯀꯣ

ꯑꯗꯨ ꯑꯦꯟꯇ꯭ꯔꯥꯟꯁ ꯇꯦꯁꯀꯨꯝꯕꯁꯦ ꯑꯗꯨꯝ ꯃꯣꯏꯅ ꯀꯠ ꯑꯣꯐ ꯃꯥꯔꯛ ꯀꯨꯝꯕ ꯄꯤꯔꯝꯅꯤꯀꯣ ꯑꯗꯨ ꯑꯥ ꯑꯦꯟꯇ꯭ꯔꯥꯟꯁ ꯑꯥ ꯑꯗꯨ ꯑꯥ ꯑꯦꯝ ꯎꯒꯤꯗꯨꯁꯨ ꯅꯍꯥꯟ ꯅꯍꯥꯟ ꯏꯈ꯭ꯔꯦꯕ ꯑꯩꯗꯨ ꯑꯦꯝ ꯎꯒꯤꯗꯨ ꯅꯍꯥꯟ ꯏꯌꯦꯕ ꯑꯗꯨ ꯐꯪꯗꯤ ꯐꯪꯕ ꯑꯗꯨ ꯑꯩꯗꯨ ꯂꯧꯗꯕꯀꯣ ꯑꯗꯨ ꯃꯣꯏꯒꯤ ꯑꯦꯗꯃꯤꯁꯟꯁꯦ ꯑꯗꯨꯝ ꯑꯩꯅ ꯑꯗꯨꯝ ꯇ꯭ꯔꯥꯏ ꯇꯧꯒꯦꯅ ꯋꯥꯟ ꯏꯌꯔ ꯅꯤꯠꯀꯤꯗꯨ ꯑꯗꯨꯒꯤꯗꯃꯛ ꯇꯧꯗꯕ ꯑꯗꯨ ꯃꯣꯏꯒꯤꯁꯦ ꯈꯔꯗꯤ ꯇꯥꯡꯗꯤ ꯇꯥꯡꯕ ꯒꯣꯔꯃꯦꯟꯒꯤ ꯑꯣꯏꯕꯒꯤꯀꯣ ꯈꯔꯗꯤ ꯄꯩꯁꯥꯗꯨ ꯌꯥꯝ ꯆꯪꯂꯣꯏ ꯍꯥꯏꯅ ꯈꯟꯕ ꯑꯗꯨ ꯈꯔꯗꯤ ꯌꯥꯝꯅ ꯆꯪꯕ ꯑꯗꯨꯒꯤ ꯑꯗꯨꯃꯥꯏꯅ ꯑꯗꯨꯝ ꯗꯤ ꯑꯦꯝꯒꯨꯝꯕꯗꯤ ꯍꯦꯟꯅ ꯐꯒꯦꯔꯀꯣ ꯍꯥꯏꯅ ꯈꯟꯕ ꯎꯝ ꯃꯣꯏꯗꯨ ꯅꯍꯥꯟꯗꯨ ꯐꯥꯔꯁ ꯑꯦꯗꯃꯤꯁꯟꯒꯤ ꯈꯛꯇꯗꯨ ꯇꯦꯟ ꯊꯥꯎꯖꯟ ꯄ꯭ꯂꯁ ꯆꯥꯔꯖ ꯇꯧꯕꯀꯣ ꯒꯣꯕꯔꯃꯦꯟꯒꯤꯅꯤ ꯑꯗꯨ ꯑꯗꯨꯃꯨꯛ ꯆꯥꯔꯖ ꯇꯧꯕꯒꯤꯗꯨ ꯑꯩꯗꯨ ꯀꯔꯝ ꯇꯧꯕ꯭ꯔꯀꯣ ꯗꯤ ꯑꯦꯝꯒꯤꯗꯨ ꯎꯝ ꯍꯣꯏ ꯑꯗꯨ ꯅꯪ ꯀꯔꯝꯍꯥꯏꯅ ꯇꯧꯒꯦꯅ ꯂꯩꯕ꯭ꯔꯥ ꯑꯦꯗꯃꯤꯁꯟꯗꯣ ꯑꯗꯨ ꯅꯪ ꯀꯔꯝ ꯍꯥꯏꯅ ꯇꯧꯒꯦꯅ ꯂꯩꯕ꯭ꯔꯥ ꯑꯦꯗꯃꯤꯁꯟꯒꯤꯗꯣ ꯑꯗꯨꯝ ꯗꯤ ꯑꯦꯝꯗ ꯆꯠꯂꯒꯦꯔꯣ ꯎꯝ ꯑꯗꯨ ꯄꯦꯄꯔ ꯋꯥꯛꯒꯨꯝꯕ ꯇꯧꯕꯗꯨ ꯑꯗꯨꯝ ꯅꯪꯅ ꯇꯧꯈ꯭ꯔꯒꯦꯔꯣ ꯅꯠꯇ꯭ꯔꯒ ꯑꯗꯨꯝ ꯅꯪꯒꯤꯗ ꯇꯧꯕꯤꯒꯦꯔꯣ

ꯑꯥ ꯍꯣꯏ ꯍꯣꯏ ꯑꯦꯗꯃꯤꯁꯟꯒꯤ ꯄ꯭ꯔꯣꯁꯦꯁꯁꯦ ꯑꯣ ꯍꯣꯏ ꯍꯣꯏ ꯑꯗꯨ ꯑꯩꯁꯨ ꯗꯤ ꯑꯦꯝꯗ ꯇꯧꯈ꯭ꯔꯒꯦꯅ ꯂꯩꯕꯅꯤ ꯑꯩꯁꯨ ꯈꯔꯗꯤ ꯂꯥꯞꯄꯦꯕꯀꯣ ꯑꯗꯨ ꯑꯣꯏꯔꯗꯤ ꯁꯨꯝ ꯑꯗꯨ ꯅꯪ ꯇꯧꯈ꯭ꯔꯕꯅ ꯍꯪꯒꯦꯅ ꯀꯣꯜ ꯇꯧꯔꯛꯄꯀꯣ ꯎꯝ ꯍꯣꯏ ꯍꯣꯏ ꯑꯗꯨꯝ ꯇꯧꯈ꯭ꯔꯁꯦ ꯅꯪ ꯑꯥ ꯃꯇꯝꯗ ꯑꯗꯨꯝ ꯑꯗꯨꯝ ꯑꯩꯕꯨ ꯀꯣꯜ ꯇꯧꯕꯤꯔꯛꯑꯣ ꯑꯩꯈꯣꯏꯅꯤ ꯆꯠꯃꯤꯟꯅꯈ꯭ꯔꯁꯦ

ꯑꯥ ꯍꯣꯏ ꯍꯣꯏ ꯑꯗꯨ ꯌꯥꯏ ꯑꯗꯨ ꯑꯗꯨ ꯃꯇꯝꯗ ꯑꯗꯨꯝ ꯆꯠꯃꯤꯟꯅꯈ꯭ꯔꯁꯦ ꯎꯝ ꯍꯣꯏ ꯍꯣꯏ ꯑꯗꯨꯝ ꯑꯩꯁꯨ ꯆꯠꯄꯗꯤ ꯌꯥꯏ ꯑꯗꯨꯝ ꯅꯪ ꯆꯠꯄ ꯃꯇꯝꯗ ꯀꯣꯜ ꯇꯧꯔꯛꯑꯣ ꯎꯝ ꯊꯝꯃꯒꯦꯀꯣ ꯑꯗꯨꯗꯤ ꯎꯝ ꯎꯝ ꯍꯣꯏ ꯍꯣꯏ